ꯃꯄꯥꯜ ꯂꯝꯗꯒꯤ ꯄꯨꯁꯤꯜꯂꯛꯄ ꯉꯥꯁꯦ ꯃꯅꯤꯄꯨꯔꯁꯤꯗ ꯄꯨꯁꯤꯜꯂꯛꯇ꯭ꯔꯒꯁꯨ ꯌꯥꯕ꯭ꯔꯥ ꯍꯥꯏꯅ ꯍꯪꯂꯤꯕ ꯑꯁꯤ ꯑꯩꯒꯤ ꯃꯣꯠꯇꯗꯤ ꯌꯥꯗꯦ ꯍꯥꯏꯅ ꯍꯥꯏꯅꯤꯡꯉꯤ ꯃꯔꯝꯗꯤ ꯑꯩꯈꯣꯏꯒꯤ ꯃꯅꯤꯄꯨꯔꯁꯤꯗ ꯐꯪꯂꯤꯕ ꯉꯥ ꯑꯁꯤ ꯌꯥꯝꯅ ꯇꯥꯡꯉꯤ ꯇꯥꯡꯕꯅ ꯃꯔꯝ ꯑꯣꯏꯔꯒ ꯃꯄꯥꯟ ꯂꯝꯗꯒꯤ ꯄꯨꯁꯤꯜꯂꯛꯄ ꯉꯥꯁꯤꯗꯤ ꯌꯥꯝꯅ ꯍꯣꯡꯉꯤ

ꯃꯊꯪꯗ ꯉꯥ ꯃꯅꯤꯄꯨꯔꯗ ꯂꯩꯔꯤꯕ ꯉꯥꯒ ꯑꯗꯒꯤ ꯃꯄꯥꯟ ꯂꯝꯗꯩ ꯄꯨꯁꯤꯜꯂꯛꯂꯤꯕ ꯉꯥ ꯑꯅꯤꯁꯤꯒꯤ ꯃꯍꯥꯎ ꯈꯦꯠꯅꯕ ꯍꯥꯏꯔꯒꯗꯤ ꯑꯩꯈꯣꯏꯒꯤ ꯃꯅꯤꯄꯨꯔꯗ ꯂꯩꯔꯤꯕ ꯉꯥꯁꯤꯗꯤ

ꯑꯗꯨꯒ ꯆꯥꯕ ꯃꯇꯝꯗꯁꯨ ꯃꯍꯥꯎ ꯌꯥꯝꯅ ꯂꯩ ꯌꯥꯝꯅꯁꯨ ꯇꯥꯡꯉꯤ ꯇꯥꯡꯖꯔꯒꯁꯨ ꯏꯁꯥꯗꯗꯤ ꯌꯥꯝꯅ ꯀꯥꯟꯅꯩ ꯑꯗꯨꯒ ꯃꯄꯥꯟ ꯂꯝꯗꯒꯤ ꯄꯨꯁꯤꯜꯂꯛꯂꯤꯕ ꯉꯥ ꯑꯁꯤꯅ ꯍꯤꯗꯥꯛ ꯆꯥꯏꯔꯒ ꯑꯗꯒꯤ ꯕꯔꯞꯇ ꯍꯥꯞꯄꯒ ꯈꯨꯊꯥꯡ ꯈꯨꯊꯥꯡ ꯂꯥꯛꯑꯒ ꯑꯩꯈꯣꯏ ꯃꯅꯤꯄꯨꯔꯁꯤꯗ ꯌꯧꯔꯛꯄꯅꯤ